ꯆꯝꯃꯦ ꯌꯥꯝꯅ ꯅꯨꯡꯁꯤ ꯍꯥꯏꯕꯗꯤ ꯑꯩꯈꯣꯏꯕꯨ ꯃꯄꯥꯟꯗꯒꯤ ꯂꯥꯛꯏꯕꯅꯤ ꯍꯥꯏꯔꯗꯨꯅ ꯃꯣꯏꯅ ꯑꯩꯈꯣꯏꯕꯨ ꯐꯖꯅ ꯋꯦꯜꯀꯝ ꯇꯧꯕ ꯐꯖꯅ ꯋꯥꯔꯤ ꯁꯥꯕ ꯑꯗꯒꯤ ꯐꯖꯅ ꯃꯣꯏꯅ ꯇ꯭ꯔꯤꯠ ꯇꯧꯕ ꯃꯣꯏꯒꯤ ꯃꯑꯣꯡ ꯃꯇꯧꯗꯨꯅ ꯌꯥꯝꯅ ꯅꯨꯡꯁꯤꯍꯜꯂꯤ ꯍꯥꯏꯕꯗꯤ ꯑꯩꯈꯣꯏꯕꯨ ꯃꯄꯥꯟꯗꯒꯤ ꯂꯥꯛꯏꯕꯅꯤ ꯅꯣꯔꯠ ꯏꯁ ꯂꯣꯝꯗꯒꯤ ꯂꯥꯛꯏꯕꯅꯤ ꯍꯥꯏꯔꯒ ꯑꯩꯈꯣꯏꯕꯨ ꯃꯣꯏꯅ ꯐꯖꯅ ꯇꯧꯕꯤ ꯋꯥꯔꯤ ꯁꯥꯕꯤ ꯑꯗꯨꯒ ꯃꯣꯏꯗ ꯂꯩꯔꯤꯕ ꯍꯥꯏꯗ꯭ꯔꯕꯥꯠꯇ ꯂꯩꯔꯤꯕ ꯑꯩꯈꯣꯏꯒꯤ ꯆꯤꯟꯖꯥꯛꯁꯤꯡ ꯍꯥꯏꯔꯒ ꯕꯤꯔꯌꯥꯅꯤ ꯍꯧꯖꯤꯛꯁꯨ ꯌꯥꯝ ꯀꯟꯅ ꯐꯥꯎꯅꯔꯤꯕ ꯍꯥꯏꯗ꯭ꯔꯕꯥꯠ ꯕꯤꯔꯌꯥꯅꯤ ꯍꯥꯏꯔꯒ ꯑꯩꯈꯣꯏꯒꯤ ꯏꯟꯗꯤꯌꯥꯗ ꯌꯥꯝ ꯀꯟꯅ ꯃꯃꯤꯡ ꯆꯠꯂꯤꯕ ꯑꯃꯅꯤ ꯃꯣꯏꯗꯁꯨ ꯐꯖꯅ ꯍꯥꯎꯅ ꯆꯥꯏ ꯑꯗꯨꯕꯨ ꯑꯩꯟ ꯆꯠꯂꯨꯕ ꯑꯇꯩ ꯃꯐꯝ ꯀꯌꯥ ꯀꯌꯥꯗ ꯍꯥꯏꯔꯤꯕ ꯑꯩ ꯃꯐꯝ ꯃꯔꯤꯁꯤꯗ ꯆꯠꯄꯁꯤꯗ ꯃꯐꯝ ꯑꯍꯨꯝꯁꯤꯗ ꯑꯩꯅ ꯆꯥꯔꯛꯄ ꯕꯤꯔꯌꯥꯅꯤꯁꯤꯒ ꯑꯗꯒꯤ ꯍꯥꯏꯗ꯭ꯔꯕꯥꯠꯇ ꯐꯪꯉꯤꯕ ꯕꯤꯔꯌꯥꯅꯤꯁꯤ ꯆꯥꯕ ꯃꯇꯝꯗ ꯃꯥꯒꯤ ꯃꯍꯥꯎꯁꯤ ꯌꯥꯝ ꯈꯦꯠꯅꯩ ꯍꯥꯏꯕꯗꯤ ꯃꯥꯒꯤ ꯃꯍꯥꯎꯗꯤ ꯃꯣꯏꯁꯨ ꯑꯗꯨꯝ ꯍꯥꯎꯋꯤ ꯍꯥꯎꯔꯕꯁꯨ ꯍꯥꯏꯗꯤ ꯑꯩꯈꯣꯏꯅ ꯗꯥꯏꯔꯦꯛ ꯍꯥꯏꯗ꯭ꯔꯕꯥꯠꯇ ꯆꯥꯔꯛꯄ ꯑꯣꯏꯕꯅꯤꯅ ꯍꯥꯏꯗ꯭ꯔꯕꯥꯠꯀꯤ ꯕꯤꯔꯌꯥꯅꯤꯅ ꯃꯌꯥꯝꯅ ꯑꯇꯩ ꯑꯇꯣꯞꯄ ꯏꯁꯇꯦꯠꯇ ꯇꯧꯔꯁꯨ ꯍꯥꯏꯗ꯭ꯔꯕꯥꯠꯀꯤ ꯕꯤꯔꯌꯥꯅꯤꯗꯣ ꯗꯥꯏꯔꯦꯛ ꯑꯩꯈꯣꯏꯅ ꯆꯥꯕꯗ ꯈꯪꯉꯛꯑꯦꯕ ꯍꯥꯏꯗ꯭ꯔꯕꯥꯠꯇ ꯂꯩꯔꯨꯕ ꯑꯣꯏꯕꯅꯤꯅ ꯍꯥꯏꯗ꯭ꯔꯕꯥꯠꯇ ꯆꯥꯔꯛꯄꯅꯤꯅ ꯑꯗꯨꯒ ꯃꯣꯏꯒꯤ ꯇꯨꯔꯤꯁꯀꯤ ꯃꯐꯝꯗꯁꯨ ꯃꯌꯥꯝ ꯑꯃ ꯑꯅꯧ ꯑꯅꯧꯕ ꯁꯥꯒꯠꯂꯦ ꯑꯗꯨꯒ ꯃꯣꯏꯒꯤ ꯃꯍꯩꯒꯤ ꯂꯝꯗꯁꯨ ꯌꯥꯝꯅ ꯀꯥꯅꯍꯜꯂꯦ ꯃꯣꯏꯒꯤ ꯁꯔꯀꯥꯔꯅ ꯇꯧꯕꯤꯕ ꯃꯣꯏꯒꯤ ꯅꯨꯄꯤꯁꯤꯡꯒꯤ ꯀꯥꯟꯅꯕꯤꯕꯁꯨ ꯌꯥꯝ ꯄꯤꯕꯤ ꯃꯣꯏꯒꯤ ꯆꯠꯊꯣꯛ ꯆꯠꯁꯤꯟꯒꯤ ꯄꯥꯝꯕꯩꯗꯁꯨ ꯌꯥꯝꯅ ꯐ꯭ꯔꯤꯗꯒ ꯄꯤꯕꯤꯗꯅ ꯍꯥꯏꯗꯤ ꯃꯣꯏꯒꯤ ꯒꯣꯔꯃꯦꯟ ꯁꯔꯀꯥꯔꯅ ꯃꯇꯦꯡ ꯌꯥꯝ ꯄꯥꯡꯕꯤ ꯑꯗꯒꯤ ꯀꯩꯒꯨꯝꯕ ꯃꯣꯏꯒꯤ ꯃꯍꯩ ꯇꯝꯐꯝꯗ ꯄ꯭ꯔꯥꯏꯚꯦꯠ ꯁ꯭ꯀꯨꯜ ꯑꯣꯏꯔꯁꯨ ꯃꯣꯏ ꯇꯪꯈꯥꯏ ꯑꯃꯗꯤ ꯃꯣꯏ ꯒꯣꯔꯃꯦꯟꯅ ꯄꯨꯊꯣꯛꯄꯤꯕ ꯑꯁꯤ ꯃꯑꯣꯡꯁꯤ ꯎꯕ ꯃꯇꯝꯗ ꯑꯩꯈꯣꯏꯅ ꯑꯩꯒꯤ ꯑꯩꯈꯣꯏꯒꯤ ꯏꯁꯥꯒꯤ ꯏꯁꯇꯦꯠꯁꯤꯁꯨ ꯏꯁꯥꯒꯤ ꯃꯅꯤꯄꯨꯔꯁꯤꯁꯨ ꯁꯨꯃꯥꯏꯅ ꯇꯧꯔꯗꯤ ꯅꯨꯡꯉꯥꯏꯅꯤꯀꯣ ꯍꯥꯏꯕꯗꯤ ꯑꯗꯨꯒ ꯁꯨꯃꯥꯏꯅ ꯇꯧꯍꯜꯂꯕꯗꯤ ꯑꯩꯈꯣꯏꯁꯨ ꯅꯨꯡꯉꯥꯏꯕ ꯐꯪꯅꯤ ꯑꯩꯈꯣꯏꯁꯨ ꯌꯥꯝ ꯊꯤꯅ ꯆꯥꯎꯈꯠꯀꯅꯤ ꯍꯥꯏꯕꯗꯣ ꯑꯩꯁꯨ ꯋꯥꯈꯟꯗ ꯑꯃꯃꯛꯇꯤ ꯐꯥꯎꯔꯛꯑꯦ ꯑꯗꯒꯤ ꯃꯈꯣꯏꯒꯤ ꯍꯥꯏꯗ꯭ꯔꯕꯥꯠ ꯍꯥꯏꯔꯤꯕ ꯏꯁꯇꯦꯠꯁꯤꯗ ꯑꯩꯈꯣꯏꯅ ꯀꯩꯒꯨꯝꯕ ꯅꯨꯃꯤꯗꯥꯡꯗ ꯑꯣꯏꯔꯁꯨ ꯆꯠꯊꯣꯛ ꯆꯠꯁꯤꯟꯒꯤ ꯇꯧꯕ ꯃꯇꯝꯗ ꯌꯥꯝ ꯊꯤꯅ ꯁꯦꯞꯇꯤ ꯑꯣꯏ ꯀꯩꯒꯤꯅꯣ ꯍꯥꯏꯕꯀꯥꯟꯗ ꯑꯩꯈꯣꯏ ꯁꯤꯗ ꯃꯅꯤꯄꯨꯔꯗ ꯂꯩꯕꯀꯥꯟꯗ ꯈꯤꯇꯪ ꯅꯨꯃꯤꯗꯥꯡ ꯊꯦꯡꯈꯤꯕꯀꯥꯟꯗ ꯄꯥꯈꯠꯅꯩ ꯍꯥꯏꯗꯤ ꯀꯩꯒꯤꯅꯣ ꯑꯗꯨꯒꯤꯔꯥ ꯑꯗꯥꯒꯤꯔꯥ ꯀꯩꯀꯩ ꯌꯥꯝ ꯀꯣꯏꯁꯟ ꯍꯥꯏꯗꯤ ꯄꯥꯛꯈꯠꯅꯩ ꯃꯤꯁꯤꯡꯗꯣ ꯃꯥꯟꯅꯗꯕꯅꯤꯅ ꯑꯗꯨꯕꯨ ꯃꯣꯏꯗꯤ ꯍꯥꯏꯗ꯭ꯔꯕꯥꯠ ꯍꯥꯏꯕ ꯂꯝꯁꯤꯗꯤ ꯌꯥꯝ ꯊꯤꯅ ꯁꯦꯞꯇꯤ ꯑꯣꯏꯅ ꯒꯥꯠ ꯇꯧꯕꯤ ꯍꯥꯏꯕꯗꯤ ꯃꯣꯏꯗꯣ ꯅꯨꯃꯤꯗꯥꯡꯒꯤꯁꯨ ꯐꯖꯅ ꯄꯨꯂꯤꯁꯅ ꯀꯩꯀꯩꯅ ꯆꯦꯛ ꯐꯖꯅ ꯇꯧꯋꯦ ꯍꯥꯏꯗꯤ ꯃꯣꯏꯗꯣ ꯁꯔꯀꯥꯔꯅ ꯐꯖꯅ ꯆꯦꯛꯁꯤꯟꯅꯉꯥꯏꯒꯤ ꯄꯤꯕꯤ ꯑꯗꯒꯤ ꯃꯣꯏꯒꯤ ꯀꯣꯏꯕꯗ ꯀꯩꯀꯩ ꯃꯌꯥꯝ ꯑꯃꯒꯤ ꯃꯌꯥꯝꯁꯦ ꯇ꯭ꯔꯥꯕꯦꯂꯤꯡ ꯇꯧꯔꯛꯉꯥꯏꯒꯤꯗꯃꯛꯇ ꯇꯨꯔꯤꯁ ꯂꯥꯛꯅꯕꯒꯤꯗꯃꯛꯇ ꯑꯥꯎꯁꯥꯏꯠꯇꯒꯤ ꯂꯥꯛꯅꯉꯥꯏꯗꯃꯛꯇ ꯃꯈꯣꯏꯁꯦ ꯃꯈꯟ ꯃꯈꯟ ꯃꯈꯟ ꯃꯈꯟ ꯁꯥꯒꯠꯂꯛꯑꯦ ꯑꯗꯒꯤ ꯃꯣꯏꯒꯤ ꯑꯗꯨꯒ ꯃꯣꯏꯒꯤ ꯀꯣꯏꯐꯝꯗꯨꯒꯤ ꯇꯤꯀꯦꯠꯁꯨ ꯑꯗꯨꯝ ꯌꯥꯝ ꯀꯟꯅ ꯆꯥꯎꯕ ꯑꯣꯏꯗꯦ ꯍꯥꯏꯗꯤ ꯃꯌꯥꯝꯅ ꯉꯝꯅꯕꯒꯤ ꯆꯥꯡꯗ ꯃꯦꯗꯤꯌꯝꯗ ꯂꯣꯏꯅ ꯊꯝꯃꯦ ꯀꯩꯒꯤꯅꯣ ꯍꯥꯏꯕ ꯃꯇꯝꯗ ꯃꯌꯥꯝꯅ ꯂꯥꯛꯅꯤꯡꯕꯁꯨ ꯍꯦꯟꯅꯉꯥꯏꯒꯤ ꯃꯌꯥꯝꯅ ꯆꯪꯕꯁꯨ ꯍꯦꯜꯂꯝꯅꯤꯅ ꯃꯌꯥꯝꯁꯨ ꯑꯗꯨꯝ ꯆꯠꯅꯩ ꯑꯗꯒꯤ ꯐꯤꯂꯝ ꯁꯤꯇꯤꯒꯤ ꯑꯐꯥꯎꯕꯁꯨ ꯂꯩꯔꯦꯀꯣ ꯁꯤꯗ ꯑꯗꯨꯒ ꯔꯃꯣꯖꯤ ꯐꯤꯂꯝ ꯁꯤꯇꯤ ꯀꯥꯏꯅ ꯑꯆꯧꯕ ꯁꯤꯇꯤꯁꯤꯗ ꯃꯣꯏꯒꯤ ꯁꯤꯒꯤ ꯁꯤꯒꯤ ꯃꯐꯝꯁꯤꯗ ꯃꯌꯥꯝ ꯑꯃ ꯑꯩꯈꯣꯏꯒꯤ ꯐꯤꯂꯝꯒꯤ ꯔꯣꯜ ꯃꯈꯟ ꯃꯈꯟ ꯃꯈꯟ ꯅꯝꯕ ꯉꯝꯃꯦ ꯃꯣꯏ ꯍꯥꯏꯗꯤ ꯍꯥꯟꯅꯒꯤ ꯊꯥꯏꯅꯒꯤ ꯐꯤꯂꯝꯗꯁꯨ ꯅꯤꯡꯊꯧ ꯄꯥꯜꯂꯤꯉꯩ ꯃꯇꯝꯗꯣ ꯍꯧꯖꯤꯛꯀꯤ ꯔꯥꯃꯣꯖꯤ ꯐꯤꯂꯝ ꯁꯤꯇꯤꯁꯤꯗ ꯑꯗꯨꯝ ꯍꯥꯏꯗꯤ ꯏꯁꯀ꯭ꯔꯤꯟꯗꯣ ꯑꯅꯧ ꯑꯅꯧꯕ ꯁꯤꯟꯗꯣꯔꯛꯑꯒ ꯑꯗꯨꯝ ꯏꯁꯀ꯭ꯔꯤꯟꯗ ꯅꯝꯕ ꯉꯝꯃꯦ ꯑꯗꯨꯒ ꯄꯥꯝꯃꯦ ꯃꯣꯏꯒꯤ ꯍꯧꯖꯤꯛꯀꯤ ꯑꯩꯅ ꯍꯥꯏꯗ꯭ꯔꯕꯥꯠ ꯍꯥꯏꯔꯤꯕ ꯏꯁꯇꯦꯠꯁꯤꯒꯤ ꯑꯗꯨꯝ ꯃꯣꯏ ꯁꯤꯇꯤꯁꯤꯒꯤ ꯆꯠꯅꯔꯤꯕ ꯃꯑꯣꯡꯁꯤ ꯌꯥꯝꯅ ꯐꯖꯩ ꯑꯗꯨꯒ ꯑꯩꯈꯣꯏꯒꯤ ꯏꯁꯇꯦꯠꯇꯁꯨ ꯁꯨꯃꯥꯏꯅ ꯇꯧꯕꯤꯔꯛꯑꯗꯤ ꯋꯥꯈꯟꯒꯁꯦ ꯌꯥꯝ ꯅꯨꯡꯉꯥꯏꯅꯤ ꯆꯥꯎꯈꯠꯄꯁꯨ ꯑꯗꯨꯝ ꯑꯣꯏꯔꯛꯀꯅꯤ ꯍꯥꯏꯗꯤ ꯃꯣꯏ ꯁꯔꯀꯥꯔꯅ ꯑꯅꯧ ꯑꯅꯧꯕ ꯍꯥꯏꯗꯤ ꯀꯥꯟꯅꯕ ꯌꯥꯕ ꯄꯤꯕ ꯊꯕꯛꯁꯤꯡꯁꯦ ꯑꯗꯨꯝ ꯑꯅꯧ ꯑꯅꯧꯕꯁꯦ ꯑꯗꯨꯝ ꯂꯥꯛꯑꯦ ꯅꯨꯡꯉꯥꯏꯌꯦ ꯑꯗꯨꯃꯥꯏꯅ ꯆꯦꯟꯖ ꯑꯅꯧ ꯑꯅꯧꯕ ꯂꯥꯛꯄꯁꯦ ꯑꯩꯈꯣꯏ ꯃꯅꯤꯄꯨꯔꯗꯁꯨ ꯂꯥꯛꯄꯤꯔꯗꯤ ꯋꯥꯈꯟꯁꯦ ꯅꯨꯡꯉꯥꯏꯅꯤ ꯑꯗꯨꯒ ꯗꯦꯜꯂꯤꯗꯁꯨ ꯍꯧꯖꯤꯛꯇꯤ ꯗꯦꯜꯂꯤ ꯃꯊꯪꯗꯅ ꯑꯩ ꯗꯦꯜꯂꯤꯁꯦ ꯄꯥꯝꯖꯩ ꯗꯦꯜꯂꯤꯗ ꯍꯥꯏꯗꯤ ꯗꯦꯜꯂꯤ ꯍꯥꯏꯔꯒꯅ ꯑꯩꯈꯣꯏ ꯏꯟꯗꯤꯌꯥꯒꯤ ꯑꯣꯏꯅꯗꯤ ꯗꯦꯜꯂꯤꯁꯦ ꯃꯥꯅ ꯀꯦꯄꯤꯇꯦꯜꯁꯨ ꯑꯣꯏꯔꯦ ꯑꯗꯨꯅ ꯃꯉꯣꯟꯗ ꯂꯩꯔꯤꯕ ꯂꯣꯏꯅ ꯃꯨꯅꯨꯃꯦꯟ ꯃꯌꯥꯝ ꯑꯃ ꯍꯥꯏꯗꯤ ꯐꯣꯔꯠ ꯃꯌꯥꯝꯁꯤꯡꯁꯤꯅ ꯑꯩꯈꯣꯏꯒꯤ ꯇ꯭ꯔꯥꯕꯦꯂꯤꯡ ꯇꯧꯔꯛꯄ ꯑꯥꯎꯁꯥꯏꯠꯇꯒꯤ ꯐꯣꯔꯦꯟꯅꯔꯁꯤꯡꯗꯩꯁꯨ ꯃꯌꯥꯝ ꯆꯪꯉꯛꯑꯦ ꯑꯗꯨ ꯃꯣꯏꯗꯁꯨ ꯌꯥꯝ ꯐꯖ ꯐꯖꯕ ꯂꯩ ꯃꯣꯏꯒꯤꯁꯨ ꯌꯥꯝ ꯐꯖꯩ ꯗꯦꯜꯂꯤꯒꯤ ꯀꯩꯁꯨ ꯍꯥꯏꯗꯤ ꯃꯣꯏꯗ ꯂꯩꯔꯤꯕ ꯔꯦꯗ ꯐꯣꯔꯠꯇꯒꯤ ꯏꯟꯗꯤꯌꯥ ꯒꯦꯠꯇꯒꯤ ꯑꯗꯒꯤ ꯂꯣꯇꯁ ꯇꯦꯝꯄꯜ ꯃꯌꯥꯝ ꯂꯩꯔꯤ ꯃꯌꯥꯝꯁꯦ ꯍꯥꯏꯗꯤ ꯎꯕꯀꯥꯟꯗ ꯌꯥꯝꯅ ꯐꯖꯩ ꯃꯤꯠꯁꯦ ꯊꯛꯑꯦ ꯍꯥꯏꯕꯗꯤ ꯐꯖꯕꯁꯦ ꯁꯤ ꯑꯣꯏꯕ꯭ꯔꯥꯅꯦ ꯍꯥꯏꯕꯗꯣ ꯑꯩꯈꯣꯏꯅ ꯋꯥꯈꯟꯁꯤꯗ ꯈꯟꯖꯩ ꯑꯗꯨꯅ ꯗꯦꯜꯂꯤꯁꯨ ꯌꯥꯝ ꯐꯖꯩ ꯃꯤꯁꯨ ꯑꯅꯧ ꯑꯅꯧꯕꯁꯨ ꯌꯥꯝꯅ ꯂꯥꯛꯑꯦ ꯍꯥꯏꯗꯤ ꯐꯣꯔꯦꯅꯔ ꯃꯌꯥꯝ ꯑꯃꯁꯨ ꯂꯥꯛꯑꯦ ꯌꯥꯝ ꯅꯨꯡꯉꯥꯏ ꯗꯦꯜꯂꯤꯁꯨ ꯍꯥꯏꯗꯤ ꯋꯥꯈꯟꯒꯁꯦ ꯄꯨꯔꯥ ꯅꯨꯡꯉꯥꯏꯖꯩ